ꯍꯧꯖꯤꯛꯀꯥꯟ ꯑꯉꯥꯡꯒꯩꯅ ꯀꯟꯅ ꯁꯥꯟꯅꯈꯠꯂꯛꯏꯕ ꯃꯁꯥꯟꯅꯗꯤ ꯖꯤꯝ ꯁꯥꯟꯅꯕꯁꯤꯅꯦꯕ ꯖꯤꯝ ꯁꯥꯟꯅꯕꯁꯤꯅ ꯃꯁꯥ ꯃꯎꯗꯣ ꯐꯅ ꯂꯩꯍꯜꯂꯦ ꯍꯥꯏꯗꯤ ꯕꯣꯗꯤ ꯏꯁꯇ꯭ꯔꯛꯆꯔꯗꯣ ꯃꯑꯣꯡ ꯇꯥꯅ ꯅꯨꯄꯥ ꯑꯃꯒꯤ ꯁꯕꯥꯟꯗ ꯂꯩꯍꯜꯂꯦ ꯁꯤ ꯍꯧꯖꯤꯛꯀꯥꯟ ꯑꯉꯥꯡꯈꯩꯅ ꯐꯖꯅ ꯀꯟꯅ ꯁꯥꯟꯅꯈꯠꯂꯛꯏ ꯁꯤ ꯁꯥꯟꯅꯕꯁꯤꯅ ꯑꯐꯕ ꯆꯤꯟꯖꯥꯛꯁꯨ ꯆꯥꯍꯜꯂꯦ ꯆꯥꯡ ꯅꯥꯏꯅ ꯇꯨꯝꯕ ꯃꯥꯒꯤ ꯔꯨꯇꯤꯟ ꯑꯃ ꯁꯦꯝꯃꯒ ꯐꯖꯅ ꯁꯥꯟꯅꯔꯦ ꯍꯧꯖꯤꯛꯀꯥꯟ ꯑꯉꯥꯡꯈꯩꯁꯤ